ꯑꯩꯅ ꯍꯟꯗꯛꯅꯦ ꯑꯦꯕ꯭ꯔꯤꯗꯦꯒꯤ ꯄꯦꯀꯦꯠ ꯃꯆꯥꯗꯣ ꯁꯪꯒꯣꯝ ꯁꯦꯆꯦꯠ ꯃꯆꯥꯗꯣ ꯈꯔ ꯂꯩꯑꯕ ꯑꯗꯨꯒ ꯆꯥ ꯂꯣꯜꯂꯒ ꯊꯛꯄ ꯃꯇꯝꯗꯅꯦ ꯉꯁꯥꯏ ꯁꯪꯒꯣꯝꯁꯦ ꯃꯇꯨꯝ ꯃꯇꯨꯝ ꯇꯥꯎꯈꯠꯂꯒ ꯆꯥꯁꯦ ꯃꯆꯨꯒꯁꯦ ꯏꯐ ꯐꯖꯗꯕ ꯇꯧꯕꯒꯤ ꯋꯥꯅꯤꯗ ꯑꯗꯨꯒ ꯊꯛꯄꯗꯁꯨ ꯉꯁꯥꯏꯒꯤ ꯁꯪꯒꯣꯝꯒꯤ ꯑꯣꯏꯕ ꯃꯍꯥꯎꯁꯦ ꯑꯃꯇ ꯌꯥꯎꯗ꯭ꯔꯦꯕ ꯑꯗꯨꯅ ꯑꯩ ꯁꯤꯒꯤ ꯍꯨꯖꯤꯛ ꯀꯩꯅꯣꯁꯦ ꯑꯦꯕ꯭ꯔꯤꯗꯦꯒꯤ ꯁꯪꯒꯣꯝꯁꯦ ꯑꯩ ꯁꯨꯛꯂꯩ ꯂꯩꯔꯔꯣꯏ ꯑꯩꯅ ꯈꯜꯂꯦ ꯁꯨꯛꯄꯥꯝ ꯄꯥꯝꯗ꯭ꯔꯦ ꯑꯩ